ꯍꯛꯆꯥꯡ ꯐꯕꯁꯦ ꯌꯥꯝꯅ ꯃꯔꯨ ꯑꯣꯏ ꯃꯔꯝꯗꯤ ꯍꯛꯆꯥꯡ ꯐꯔꯗꯤ ꯂꯥꯏꯅꯥ ꯂꯥꯏꯊꯨꯡ ꯀꯌꯥꯝꯃꯨꯛ ꯂꯥꯛꯀꯦ ꯍꯥꯏꯔꯁꯨ ꯍꯛꯆꯥꯡꯁꯤꯗ ꯆꯪꯕ ꯉꯝꯗꯦ ꯍꯛꯆꯥꯡ ꯐꯕ ꯍꯥꯏꯕꯁꯦ ꯏꯪꯂꯤꯁꯇ ꯏꯝꯃ꯭ꯌꯨꯟꯅꯤꯇꯤ ꯀꯟꯕ ꯍꯥꯏꯕꯗꯨꯒ ꯆꯞ ꯃꯥꯟꯅꯩ ꯍꯛꯆꯥꯡ ꯐꯔꯒꯗꯤ ꯅꯪ ꯊꯕꯛ ꯁꯨꯔꯁꯨ ꯊꯕꯛ ꯁꯨꯕꯀꯥꯟꯗꯁꯨ ꯀꯥꯟꯅꯩ ꯆꯣꯛꯊꯕ ꯍꯥꯏꯕ ꯀꯌꯥ ꯂꯩꯔꯣꯏ ꯍꯛꯆꯥꯡ ꯐꯕꯅ ꯆꯥꯕ ꯊꯛꯄꯗꯁꯨ ꯌꯥꯝꯅ ꯗꯔꯀꯥꯔ ꯑꯣꯏ ꯆꯥꯕ ꯊꯛꯄꯗꯁꯨ ꯌꯥꯝꯅ ꯃꯔꯨ ꯑꯣꯏꯕꯅꯤ ꯍꯛꯆꯥꯡ ꯐꯔꯗꯤ ꯅꯪꯒꯤ ꯗ ꯆꯪꯂꯛꯀꯦ ꯍꯥꯏꯕ ꯂꯥꯏꯅꯥ ꯀꯌꯥ ꯑꯃꯁꯨ ꯆꯪꯂꯛꯄꯁꯨ ꯉꯝꯃꯣꯏ ꯅꯪꯅ ꯇꯧꯅꯤꯡꯕ ꯇꯧꯕꯁꯨ ꯉꯝꯒꯅꯤ ꯅꯪꯅ ꯆꯠꯅꯤꯡꯕ ꯆꯠꯄꯁꯨ ꯉꯝꯒꯅꯤ ꯑꯩꯈꯣꯏ ꯃꯤꯑꯣꯏꯕꯁꯦ ꯍꯛꯆꯥꯡ ꯐꯠꯇ꯭ꯔꯗꯤ ꯌꯥꯝꯅ ꯑꯩꯈꯣꯏꯅ ꯇꯧꯅꯤꯡ ꯇꯧꯅꯤꯡꯉꯁꯨ ꯇꯧꯕ ꯉꯝꯗꯦ ꯑꯩꯅ ꯅꯤꯡꯖꯕ ꯑꯩꯅ ꯇꯧꯖꯒꯦ ꯍꯥꯏꯕ ꯈꯨꯗꯤꯡꯃꯛꯁꯨ ꯍꯛꯆꯥꯡꯅ ꯃꯔꯝ ꯑꯣꯏꯗꯨꯅ ꯂꯣꯏꯅꯃꯛ ꯆꯠꯅꯔꯤꯕ ꯉꯥꯛꯇꯅꯤ ꯍꯛꯆꯥꯡ ꯑꯁꯤ ꯐꯔꯤ ꯃꯈꯩ ꯑꯩꯈꯣꯏꯗ ꯌꯥꯝꯅ ꯅꯨꯡꯉꯥꯏꯖꯕ ꯏꯪꯊꯕ ꯑꯗꯨꯒ ꯈꯨꯗꯣꯡꯆꯥꯕ ꯈꯨꯗꯤꯡꯃꯛꯇ ꯌꯥꯝꯅ ꯃꯔꯨ ꯑꯣꯏꯍꯜꯂꯤ ꯍꯛꯆꯥꯡ ꯑꯁꯤꯅ ꯃꯔꯝ ꯑꯣꯏꯗꯨꯅ ꯑꯩꯈꯣꯏꯕꯨ ꯄꯨꯟꯁꯤ ꯁꯥꯡꯍꯜꯂꯤ ꯑꯗꯨꯒ ꯍꯛꯆꯥꯡ ꯑꯁꯤꯅ ꯃꯔꯝ ꯑꯣꯏꯗꯨꯅ ꯄꯨꯟꯁꯤꯁꯨ ꯇꯦꯜꯍꯜꯂꯤ ꯄꯨꯟꯁꯤ ꯇꯦꯜꯍꯟꯕ ꯍꯥꯏꯕꯁꯤ ꯅꯪꯒꯤ ꯍꯛꯆꯥꯡ ꯑꯁꯤꯅ ꯐꯠꯇꯕ ꯇꯥꯔꯗꯤ ꯅꯪꯒꯤ ꯄꯨꯟꯁꯤ ꯑꯁꯦ ꯑꯅꯥ ꯑꯌꯦꯛ ꯃꯌꯥꯝ ꯆꯪꯂꯛꯄꯁꯨ ꯌꯥꯏ ꯑꯗꯨꯅ ꯑꯩꯈꯣꯏ ꯃꯤꯑꯣꯏꯕꯅ ꯇꯧꯒꯗꯧꯕꯁꯦ ꯌꯥꯝꯅ ꯃꯔꯨ ꯑꯣꯏꯕꯁꯦ ꯍꯥꯛꯆꯥꯡ ꯑꯁꯦ ꯌꯥꯝꯅ ꯀꯜꯍꯟꯕ ꯃꯊꯧ ꯇꯥꯏ ꯌꯥꯝꯅ ꯑꯐꯕ ꯆꯤꯟꯖꯥꯛ ꯃꯊꯧ ꯇꯥꯏ ꯍꯛꯆꯥꯡ ꯑꯁꯤꯒꯤꯗꯃꯛꯇ ꯈꯜꯂꯒ ꯑꯩꯈꯣꯏꯅ ꯆꯥꯕ ꯊꯛꯄꯒꯤ ꯑꯣꯔ ꯁꯤꯖꯤꯟꯅꯔꯤꯕ ꯆꯤꯟꯖꯥꯛ ꯑꯁꯤ ꯍꯛꯆꯥꯡꯒꯤꯗꯃꯛꯇ ꯈꯜꯂꯒ ꯑꯩꯈꯣꯏꯅ ꯁꯤꯖꯤꯟꯅꯒꯗꯧꯕꯅꯤ